ꯑꯩ ꯑꯍꯥꯟꯕ ꯑꯣꯏꯅ ꯏꯁꯩ ꯁꯛꯅꯤꯡꯕ ꯆꯪꯉꯛ ꯏꯁꯩ ꯁꯛꯅꯤꯡꯕ ꯏꯁꯥꯗ ꯐꯥꯎꯔꯛꯄꯁꯦ ꯑꯩꯁꯦ ꯕꯥꯜ ꯕꯕꯟꯗꯒ ꯆꯠꯂꯤꯀꯥꯟꯗ ꯃꯤ ꯃꯌꯥꯝ ꯑꯩꯅ ꯏꯍꯥꯟ ꯍꯥꯟꯅ ꯆꯠꯄꯁꯦ ꯃꯤ ꯃꯌꯥꯝ ꯏꯁꯩ ꯇꯝꯃꯒ ꯂꯩꯔꯝꯕꯗꯣ ꯑꯗꯨ ꯎꯕꯁꯤꯗ ꯑꯩꯁꯦ ꯏꯁꯩ ꯁꯛꯅꯤꯡꯕ ꯑꯗꯒꯤ ꯑꯦ ꯀꯃꯥꯏꯅ ꯇꯝꯃꯤꯅꯣꯅꯦ ꯀꯥꯏꯅ ꯈꯜꯂꯒ ꯇꯝꯅꯤꯡꯕꯗꯣ ꯑꯗꯣ ꯃꯌꯥꯝ ꯑꯃ ꯐꯥꯎꯋꯦꯕ ꯑꯗꯒꯤ ꯌꯨꯝ ꯍꯜꯂꯛꯑꯒ ꯃꯃꯥꯗ ꯃꯃꯥ ꯁꯨꯃꯥꯏ ꯇꯧꯍꯧꯋꯦ ꯈꯣꯠꯂꯦ ꯑꯩꯁꯨ ꯁꯛꯅꯤꯡꯉꯦ ꯀꯥꯏꯅ ꯃꯃꯥꯍꯣꯏꯁꯨ ꯑꯗꯨꯝ ꯑꯩꯒꯤ ꯑꯩꯅ ꯑꯄꯥꯝꯕ ꯄꯣꯠꯇꯨꯗ ꯌꯥꯝꯅ ꯊꯧꯒꯠꯄꯤꯕꯅꯤꯅ ꯑꯗꯨꯃꯥꯏꯅ ꯇꯧꯔꯒ ꯃꯣꯏꯁꯨ ꯑꯁ ꯁꯛꯑꯣ ꯈꯣꯠꯂꯣ ꯇꯝꯃꯣ ꯀꯥꯏꯅ ꯑꯗꯨꯃꯥꯏꯅ ꯇꯧꯔꯛꯄꯗꯨꯗꯒꯤꯁꯨ ꯑꯁꯦꯡꯕ ꯄꯨꯛꯅꯤꯡ ꯌꯥꯝꯅ ꯆꯪꯈꯤꯕꯅꯦ ꯑꯗꯨꯗꯒꯤ ꯑꯩꯅ ꯏꯁꯩ ꯑꯁ ꯏꯁꯩꯒꯤ ꯂꯝꯗ ꯈꯣꯡ ꯊꯥꯡꯖꯤꯜꯂꯛꯄꯁꯦ ꯑꯩꯅ ꯆꯍꯤ ꯊꯔꯇꯤꯟ ꯁꯨꯔꯛꯄ ꯑꯗꯥꯏꯗꯒꯤ ꯑꯣꯏꯗꯣꯏꯅꯦ